ꯑꯩꯅ ꯄꯥꯈꯤꯕ ꯂꯥꯏꯔꯤꯛ ꯑꯃꯒꯤ ꯃꯃꯤꯡ ꯍꯥꯏꯖꯔꯕꯗ ꯖꯍꯦꯔꯥ ꯑꯃꯁꯨꯡ ꯒꯣꯄꯥꯜ ꯃꯁꯤ ꯂꯥꯏꯔꯤꯛ ꯑꯁꯤ ꯌꯥꯝꯅ ꯑꯩꯉꯣꯟꯗ ꯏꯝꯄ꯭ꯔꯦꯁ ꯑꯣꯏꯈꯤ ꯃꯁꯤ ꯄꯥꯕ ꯃꯇꯝꯗ ꯖꯍꯦꯔꯥ ꯍꯥꯏꯔꯤꯕ ꯅꯨꯄꯤ ꯑꯁꯤ ꯃꯨꯁꯂꯤꯝ ꯅꯨꯄꯤꯅꯤ ꯑꯃꯁꯨꯡ ꯒꯣꯄꯥꯜ ꯍꯥꯏꯔꯤꯕ ꯅꯨꯄꯥ ꯑꯁꯤꯅ ꯃꯩꯇꯩ ꯅꯨꯄꯥꯅꯤ ꯃꯈꯣꯏ ꯑꯅꯤꯁꯤ ꯌꯥꯝꯅ ꯅꯨꯡꯁꯤꯅꯩ ꯑꯁꯨꯛꯀꯤ ꯃꯇꯤꯛ ꯅꯨꯡꯁꯤꯅꯩ ꯑꯗꯨꯕꯨ ꯅꯨꯡꯁꯤꯅꯕ ꯑꯁꯤ ꯑꯃꯅ ꯃꯨꯁꯂꯤꯝꯅꯤ ꯑꯃꯅ ꯃꯤꯇꯩꯅꯤ ꯃꯈꯣꯏ ꯑꯅꯤ ꯅꯨꯡꯁꯤꯅꯕ ꯑꯁꯤꯗ ꯖꯥꯇꯤ ꯃꯥꯟꯅꯗꯕꯅꯤꯅ ꯃꯥꯒꯤ ꯃꯥꯒꯤ ꯐꯦꯃꯤꯂꯤ ꯑꯃꯗꯤ ꯃꯥꯒꯤ ꯃꯥꯒꯤ ꯀꯩꯔꯣꯏ ꯂꯩꯀꯥꯏ ꯃꯃꯥ ꯃꯄꯥ ꯃꯆꯤꯟ ꯃꯅꯥꯎ ꯈꯨꯗꯤꯡꯃꯛꯅ ꯃꯈꯣꯏ ꯑꯅꯤꯒꯤ ꯅꯨꯡꯁꯤꯅꯕ ꯑꯁꯤꯗ ꯌꯥꯝꯅ ꯑꯊꯤꯡꯕ ꯄꯤꯔꯝꯃꯤ ꯑꯃꯗꯤ ꯇꯧꯒꯅꯨ ꯌꯥꯔꯣꯏ ꯍꯥꯏꯕꯒꯤ ꯃꯈꯣꯏ ꯑꯅꯤꯗ ꯌꯥꯝꯅ ꯑꯀꯟꯕ ꯆꯩꯔꯥꯛ ꯄꯤꯒꯅꯤ ꯍꯥꯏꯕꯒꯤ ꯃꯑꯣꯡꯗ ꯃꯈꯣꯏꯅꯤꯗ ꯍꯥꯟꯅ ꯋꯥ ꯍꯥꯏꯔꯝꯃꯤ ꯑꯗꯨꯕꯨ ꯖꯍꯦꯔꯥ ꯑꯃꯗꯤ ꯒꯣꯄꯥꯜ ꯑꯅꯤ ꯑꯁꯤ ꯇꯁꯦꯡꯅ ꯅꯨꯡꯁꯤꯅꯕ ꯑꯣꯏꯕꯅꯤꯅ ꯃꯕꯥꯅꯤ ꯑꯁꯤ ꯂꯥꯞꯊꯣꯛꯅꯕ ꯉꯝꯂꯝꯗꯦ ꯑꯗꯨꯕꯨ ꯏꯃꯨꯡ ꯃꯅꯨꯡ ꯑꯃꯗꯤ ꯈꯨꯡꯒꯪ ꯂꯩꯀꯥꯏ ꯈꯨꯗꯤꯡꯃꯛꯅ ꯃꯈꯣꯏ ꯑꯅꯤꯗ ꯌꯥꯝꯅ ꯏꯝꯄ꯭ꯔꯦꯁ ꯄꯤꯔꯛꯄꯅ ꯃꯔꯝ ꯑꯣꯏꯔꯒ ꯃꯈꯣꯏꯅꯤꯗ ꯌꯥꯝꯅ ꯍꯔꯥꯁꯃꯦꯟ ꯄꯤꯔꯛꯄꯅ ꯃꯔꯝ ꯑꯣꯏꯔꯒ ꯃꯈꯣꯏ ꯑꯅꯤ ꯑꯁꯤ ꯉꯥꯔꯤꯌꯥꯟ ꯆꯤꯡꯗ ꯎꯅꯔꯝꯃꯤ ꯑꯗꯨꯕꯨ ꯒꯣꯄꯥꯟꯅ ꯖꯍꯦꯔꯥ ꯑꯁꯤ ꯌꯥꯝꯅ ꯅꯨꯡꯁꯤꯔꯝꯃꯤ ꯑꯗꯨꯕꯨ ꯃꯃꯤꯠꯇ ꯏꯔꯥ ꯆꯦꯟꯗꯨꯅ ꯖꯍꯦꯔꯥ ꯑꯁꯤ ꯒꯣꯄꯥꯟꯅ ꯊꯥꯡꯅ ꯊꯤꯟꯗꯨꯅ ꯉꯥꯔꯤꯌꯥꯟ ꯆꯤꯡꯗ ꯍꯥꯠꯈꯤ ꯃꯗꯨꯒꯤ ꯃꯔꯝꯗꯤ ꯒꯣꯄꯥꯟꯅ ꯖꯍꯦꯔꯥ ꯑꯁꯤ ꯌꯥꯝꯅ ꯅꯨꯡꯁꯤꯈꯤ ꯑꯗꯨꯅ ꯃꯔꯝ ꯑꯣꯏꯗꯨꯅ ꯃꯍꯥꯛ ꯑꯁꯤ ꯀꯅꯥꯒꯨꯝꯕ ꯑꯃꯠꯇꯒꯤ ꯑꯣꯏꯍꯜꯂꯣꯏ ꯍꯥꯏꯕꯒꯤ ꯋꯥꯈꯟꯗ ꯃꯅꯥ ꯍꯥꯠꯈꯤꯕꯅꯤ ꯋꯥꯔꯤ ꯑꯁꯤ ꯌꯥꯝꯅ ꯑꯩꯈꯣꯏꯗꯁꯨ ꯅꯨꯡꯉꯥꯏꯇꯕ ꯑꯃꯗꯤ ꯌꯥꯝꯅ ꯏꯁꯥꯗ ꯄꯥꯕ ꯃꯇꯝꯗ ꯅꯤꯉꯝꯗꯕ ꯐꯥꯎꯋꯤ